ꯍꯥꯂꯣ ꯑꯜꯍꯥꯌꯠꯀꯤ ꯃꯦꯅꯦꯖ꯭ꯔ ꯑꯣꯏꯕꯤꯔꯕ꯭ꯔꯥ ꯍꯣꯇꯦꯜꯒꯤ ꯕꯨꯛꯀꯤꯡ ꯇꯦꯕꯜ ꯑꯃꯇ ꯇꯧꯒꯦ ꯇꯧꯕꯅꯤ ꯑꯥ ꯏꯃꯥꯟꯅꯕ ꯑꯃ ꯑꯅꯤ ꯄꯥꯔꯇꯤ ꯇꯧꯒꯦ ꯇꯧꯕ ꯑꯥ ꯉꯁꯤꯒꯤꯗꯤ ꯐꯨꯜ ꯑꯣꯏꯖꯔꯦ ꯑꯣ ꯍꯌꯦꯡ ꯑꯗꯨ ꯑꯃꯈꯛꯇꯪ ꯇꯦꯕꯜ ꯅꯝꯕ꯭ꯔ ꯐꯥꯏꯚꯇꯣ ꯑꯝꯇ ꯕꯨꯛ ꯇꯧꯖꯒꯦ ꯌꯥꯒꯗ꯭ꯔꯥ ꯌꯥꯅꯤ ꯁꯥꯔ